ꯃꯅꯤꯄꯨꯔ ꯂꯣꯜ ꯍꯥꯏꯁꯤꯗꯤ ꯃꯅꯤꯄꯨꯔꯗ ꯂꯩꯕ ꯃꯤꯅ ꯈꯛꯇ ꯈꯪꯉꯤ ꯑꯩꯈꯣꯏ ꯃꯩꯇꯩ ꯂꯣꯜ ꯍꯥꯏꯅ ꯈꯪꯅꯩꯌꯦꯕ ꯑꯗꯨꯅ ꯃꯅꯤꯄꯨꯔꯗ ꯂꯩꯕ ꯃꯤꯅ ꯈꯛꯇ ꯈꯪꯅꯩ ꯉꯁꯥꯏ ꯃꯄꯥꯜꯂꯣꯝꯅ ꯀꯝꯄꯤꯌꯔ ꯍꯥꯏꯗꯤ ꯆꯥꯡꯗꯝꯅꯔꯨꯕꯀꯥꯟꯗꯗꯤ ꯂꯣꯜꯁꯦ ꯌꯥꯝꯅ ꯇꯣꯡꯉꯥꯜꯂꯦ ꯑꯗꯨꯅ ꯌꯥꯝꯅ ꯇꯣꯡꯉꯥꯜꯂꯦ ꯑꯩ ꯌꯦꯛꯀꯤ ꯑꯣꯏꯕꯅꯤꯅ ꯑꯩꯁꯨ ꯏꯁꯥꯒꯤ ꯌꯦꯛꯀꯤ ꯑꯣꯏꯕꯅꯤꯀꯣ ꯌꯥꯝꯅ ꯇꯣꯡꯉꯥꯜꯂꯤ ꯆꯥꯡꯗꯝꯅꯔꯨꯔꯀꯥꯟꯗꯗꯤ ꯂꯣꯜꯁꯦ